ꯊꯦꯡꯀ꯭ꯌꯨ ꯇꯥꯃꯣ ꯑꯁ ꯉꯁꯤꯁꯦ ꯇꯥꯃꯣꯒ ꯊꯦꯡꯅꯕꯁꯦ ꯌꯥꯝ ꯅꯨꯡꯉꯥꯏꯈ꯭ꯔꯦ ꯑꯩꯗꯤ ꯑꯩꯒꯤ ꯑꯣꯐꯤꯁꯁꯦ ꯂꯦꯠ ꯑꯣꯏꯒꯗ꯭ꯔꯥ ꯈꯜꯂꯨꯕꯅꯤ ꯑꯗꯨꯕꯨ ꯇꯥꯃꯣꯅ ꯌꯥꯝ ꯃꯇꯝ ꯆꯥꯅ ꯊꯤꯟꯕꯤꯔꯛꯈꯤꯕꯁꯤ ꯌꯥꯝ ꯅꯨꯡꯉꯥꯏꯖꯔꯦ ꯇꯥꯃꯣ ꯃꯇꯨꯡꯗ ꯇꯥꯃꯣꯒ ꯄꯥꯎ ꯐꯥꯎꯔꯛꯀꯦꯀꯣ ꯇꯥꯃꯣ ꯑꯣ ꯍꯣ ꯍꯣꯏ